ꯂꯧ ꯎꯕ ꯃꯇꯝꯗ ꯁꯦꯡꯅ ꯍꯥꯏꯔ ꯀꯥꯟꯗ ꯍꯧꯖꯤꯛꯇꯤ ꯒꯣꯕꯔꯃꯦꯟꯅ ꯑꯗꯨꯛꯀꯤ ꯃꯇꯤꯛ ꯃꯇꯦꯡ ꯇꯧꯕꯤꯔꯦ ꯃꯔꯝꯗꯤ ꯀꯩꯒꯤꯅꯣ ꯍꯥꯏꯕꯗ ꯂꯧ ꯎꯕ ꯃꯇꯝꯗ ꯍꯧꯖꯤꯛꯇꯤ ꯍꯥꯔ ꯒꯨꯝꯕ ꯌꯨꯔꯤꯌꯥꯒꯨꯝꯕ ꯄꯤꯕꯤꯗꯨꯅ ꯄꯤꯍꯟꯅꯤꯡꯉꯦ ꯑꯗꯨꯒ ꯑꯦꯒ꯭ꯔꯤꯀꯜꯆꯔ ꯐꯤꯜꯗ ꯍꯥꯏꯕꯗꯤ ꯂꯧꯎ ꯁꯤꯡꯎꯕꯗꯣ ꯌꯥꯝꯅ ꯄꯨꯊꯣꯛꯅꯤꯡꯉꯥꯏꯒꯤ ꯑꯗꯨ ꯑꯣꯏꯔꯒꯗꯤ ꯂꯧ ꯎꯔꯝꯅꯤꯅ ꯆꯦ ꯆꯥꯡ ꯆꯦꯡ ꯆꯥꯛꯁꯨ ꯂꯣꯏꯅ ꯈꯔ ꯈꯔ ꯍꯧꯖꯤꯛ ꯇꯥꯡꯉꯤꯁꯦ ꯍꯣꯡꯅꯤꯉꯥꯏꯒꯤꯗꯃꯛꯇ ꯍꯥꯔꯒꯨꯝꯕ ꯗꯥꯏꯃꯟꯒꯨꯝꯕ ꯌꯨꯔꯤꯌꯥꯒꯨꯝꯕ ꯒꯣꯕꯔꯃꯦꯟꯅ ꯐꯪꯍꯟꯅꯤꯡꯉꯤ ꯄꯤꯍꯟꯅꯤꯡꯉꯤ